ꯅꯣꯏꯒꯤ ꯅꯍꯥꯟ ꯍꯣꯇꯦꯜꯗꯒꯤ ꯑꯩꯅ ꯑꯆꯥꯄꯣꯠ ꯈꯔ ꯑꯣꯗꯔ ꯇꯧꯕꯅꯦ ꯑꯗꯣ ꯑꯉꯥꯡ ꯑꯃꯅ ꯊꯤꯜꯂꯛꯑꯦ ꯑꯗꯨ ꯊꯤꯜꯂꯛꯏꯕ ꯑꯉꯥꯡꯗꯨꯅ ꯄꯣꯔꯛꯏꯕ ꯑꯆꯥꯄꯣꯠꯇꯣ ꯑꯩꯅ ꯇꯧꯔꯤꯕ ꯑꯣꯗꯔꯗꯣ ꯂꯥꯜꯂꯝꯕꯗꯒꯤ ꯑꯩꯅ ꯑꯩ ꯍꯟꯕꯤꯅꯕꯅ ꯃꯉꯣꯟꯗ ꯍꯥꯏꯖꯕꯅꯤ ꯑꯗꯨ ꯃꯥꯅꯁꯨ ꯐꯖꯅ ꯍꯥꯏꯕꯒꯤ ꯍꯟꯕꯤꯕꯒꯤ ꯃꯍꯨꯠꯇ ꯑꯩꯉꯣꯟꯗ ꯑꯣꯟꯈꯠꯂꯒ ꯁꯥꯎꯖꯤꯟ ꯈꯣꯠꯆꯤꯟ ꯇꯧꯔꯒ ꯑꯦ ꯅꯪꯅ ꯊꯤꯜꯂꯛꯏ ꯑꯆꯥꯄꯣꯠꯇꯣ ꯁꯤꯅꯤ ꯈꯣꯠꯅꯤ ꯃꯤ ꯎꯁꯤꯠꯇꯕꯒꯤ ꯃꯑꯣꯡꯗ ꯌꯥꯝꯅ ꯉꯥꯡꯉꯛꯏ ꯑꯗꯨꯅ ꯌꯥꯔꯒꯗꯤ ꯁꯤꯒꯨꯝꯕ ꯐꯖꯅ ꯀꯃꯟ ꯁꯦꯟꯁ ꯂꯩꯇꯕ ꯑꯉꯥꯡꯁꯤꯡꯁꯤꯗꯤ ꯍꯣꯇꯦꯜꯗꯨꯗ ꯊꯝꯕꯤꯗꯕꯅ ꯐꯩ ꯑꯩ ꯑꯦꯛꯁꯟ ꯈꯤꯇꯪ ꯂꯧꯈꯠꯄꯤꯎ ꯍꯥꯏꯅꯤꯡꯉꯤ ꯁꯤꯒꯨꯝꯕ ꯃꯈꯥ ꯇꯥꯅ ꯊꯣꯛꯑꯗꯤ ꯑꯩꯁꯨ ꯍꯣꯇꯦꯜꯗꯨꯗꯒꯤ ꯑꯃꯨꯛ ꯍꯟꯅ ꯑꯆꯥꯄꯣꯠ ꯑꯣꯗꯔ ꯇꯧꯒꯦ ꯈꯟꯒꯤꯗꯕꯁꯨ ꯌꯥꯏ